ꯑꯩꯅ ꯄꯥꯝꯕ ꯁꯍꯔꯗꯤ ꯏꯝꯐꯥꯜꯅꯤ ꯏꯝꯐꯥꯜꯗ ꯂꯥꯏꯔꯤꯛ ꯇꯝꯐꯝ ꯁꯪ ꯑꯣꯏꯕ ꯑꯄꯥꯝꯕ ꯄꯣꯠ ꯈꯨꯗꯤꯡꯃꯛꯀꯤ ꯑꯣꯏꯔꯣ ꯂꯣꯏꯅ ꯃꯈꯜ ꯁꯨꯅ ꯍꯤꯔꯝ ꯈꯨꯗꯤꯡꯃꯛꯀꯤ ꯃꯈꯜ ꯁꯨꯅ ꯐꯪꯕ ꯉꯝꯃꯤ